ꯃꯌꯥꯝꯅ ꯋꯦꯠ ꯍꯟꯊꯅꯕ ꯇꯧꯅꯔꯤꯁꯦ ꯆꯝꯐꯨꯠ ꯆꯥꯕ ꯑꯆꯝꯕ ꯏꯟꯁꯥꯡ ꯊꯣꯡꯉꯁꯨ ꯆꯝꯅ ꯊꯣꯡꯉꯒ ꯃꯅꯥ ꯃꯁꯤꯡꯒꯤ ꯈꯤꯇꯪ ꯑꯣꯏꯕ ꯆꯥꯕ ꯊꯥꯎ ꯀꯩꯀꯥꯁꯦ ꯄꯥꯛꯅ ꯍꯥꯞꯄꯤꯗꯕ ꯑꯗꯨꯗꯨꯒ ꯆꯥꯔꯤꯕ ꯈꯔꯗꯣ ꯏꯁꯥ ꯁꯥꯖꯦꯟ ꯇꯧꯕ ꯌꯣꯒꯥ ꯋꯥꯀꯤꯡ ꯀꯩꯀꯥ ꯆꯠꯂꯒ ꯍꯨꯃꯥꯡ ꯂꯣꯝꯗ ꯑꯣꯟꯊꯣꯛꯑꯒ ꯃꯌꯦꯡ ꯇꯥꯅꯕ ꯍꯣꯠꯅꯕꯤꯕ ꯑꯗꯨꯒ ꯊꯥꯎꯒꯨꯝꯕꯁꯦ ꯄꯥꯛꯅ ꯆꯥꯕꯤꯗꯕ ꯑꯗꯨꯒ ꯇꯨꯝꯕ ꯆꯥꯡ ꯅꯥꯏꯅ ꯄꯨꯡ ꯑꯁꯨꯛꯇꯒꯤ ꯑꯁꯨꯛꯐꯥꯎ ꯇꯨꯝꯒꯗꯕꯅꯦ ꯍꯥꯏꯕꯒꯤ ꯆꯥꯡ ꯅꯥꯏꯅ ꯅꯨꯡꯇꯤꯒꯤ ꯑꯗꯨꯃꯥꯏꯅ ꯇꯧꯔꯒ ꯇꯨꯝꯕꯤꯕ ꯋꯥꯈꯜ ꯅꯨꯡꯉꯥꯏꯇꯕ ꯑꯋꯥꯕ ꯋꯥꯈꯜ ꯈꯟꯕꯤꯗꯕ ꯅꯨꯡꯉꯥꯏ ꯅꯨꯡꯉꯥꯏꯕ ꯋꯥꯈꯜ ꯈꯜꯂꯒ ꯇꯨꯝꯕꯤꯕ ꯑꯗꯨꯒꯨꯝꯕꯁꯤꯡꯗꯣ ꯇꯧꯔꯒ ꯋꯦꯠ ꯑꯗꯨꯝ ꯍꯟꯊꯅꯩ ꯍꯥꯏꯇꯥꯔꯦ